ꯑꯩꯒꯤ ꯁꯟꯅꯥ ꯑꯃ ꯂꯩꯖꯩ ꯍꯥꯏꯔꯤꯕ ꯁꯟꯅꯥ ꯑꯁꯤ ꯑꯩꯅ ꯄꯥꯝꯅ ꯂꯩꯖꯔꯛꯈꯤꯕꯅꯤ ꯑꯗꯨꯕꯨ ꯁꯟꯅꯥ ꯑꯁꯤ ꯑꯁꯨꯛꯀꯤ ꯃꯇꯤꯛ ꯐꯠꯇꯕ ꯍꯥꯏꯕꯗꯨ ꯑꯣꯏꯔꯦ ꯑꯩꯅ ꯆꯠꯂꯝꯗꯥꯏ ꯊꯣꯛꯂꯝꯗꯥꯏꯗ ꯅꯥꯒꯤ ꯁꯅꯥ ꯑꯁꯤ ꯍꯥꯞꯄ ꯃꯇꯝꯗꯁꯨ ꯌꯥꯝꯅ ꯅꯨꯡꯉꯥꯏꯇꯕ ꯄꯥꯝꯖꯗꯕ ꯍꯥꯏꯕꯗꯨꯁꯨ ꯑꯣꯏꯔꯦ ꯄꯥꯝꯅꯗꯤ ꯂꯩꯔꯛꯈꯤꯕꯅꯦ ꯑꯗꯨꯕꯨ ꯁꯅꯥ ꯑꯁꯤ ꯑꯗꯨꯛꯀꯤ ꯃꯇꯤꯛ ꯐꯠꯇꯦ ꯐꯠꯇꯕꯅ ꯃꯔꯝ ꯑꯣꯏꯔꯒ ꯑꯩꯅ ꯁꯤꯖꯤꯟꯅꯕ ꯃꯇꯝꯗꯁꯨ ꯌꯥꯝꯅ ꯅꯨꯡꯉꯥꯏꯇꯦ ꯑꯩꯒꯤ ꯋꯥ ꯇꯥꯕꯤꯗꯕꯤꯗ ꯑꯩꯈꯣꯏ ꯃꯃꯥꯅ ꯂꯩꯕꯤꯈꯤꯕꯅꯤ ꯑꯗꯨꯕꯨ ꯁꯅꯥ ꯑꯁꯤ ꯄꯥꯝꯗ꯭ꯔꯕꯁꯨ ꯄꯥꯝꯕ ꯁꯥꯗꯨꯅ ꯑꯩꯅ ꯁꯤꯖꯤꯟꯅꯔꯦ ꯑꯗꯨꯕꯨ ꯁꯅꯥ ꯑꯁꯤ ꯌꯥꯝꯅ ꯅꯨꯡꯉꯥꯏꯇꯕ ꯐꯠꯇꯕ ꯍꯥꯏꯕꯗꯨ ꯑꯣꯏꯔꯦ ꯄꯨꯟꯁꯤꯒꯤ ꯑꯣꯏꯅ ꯃꯁꯤꯒꯤ ꯁꯅꯥꯁꯦ ꯁꯤꯖꯟꯅꯅꯤꯡꯗꯦ ꯁꯤꯖꯟꯅꯅꯤꯡꯗꯦ ꯍꯥꯏꯕꯗꯤ ꯐꯠꯇꯕꯅ ꯃꯔꯝ ꯑꯣꯏꯔꯒ ꯁꯤꯖꯤꯟꯅꯅꯤꯡꯕꯁꯨ ꯄꯣꯛꯇ꯭ꯔꯦ ꯁꯅꯥ ꯑꯁꯤ ꯑꯃꯨꯛ ꯍꯟꯅ ꯑꯩ ꯂꯩꯔꯔꯣꯏ ꯍꯥꯏꯕꯗꯨ